ꯑꯥ ꯏꯆꯦ ꯑꯩ ꯀꯩꯅꯣꯝꯇ ꯍꯪꯖꯒꯦ ꯇꯧꯕꯅꯦ ꯍꯥꯏꯗꯤ ꯏꯝꯐꯥꯜ ꯑꯦꯔꯤꯌꯥ ꯁꯤꯇꯤ ꯃꯌꯣꯟꯗꯀꯣ ꯍꯥꯏꯗꯤ ꯃꯅꯤꯞ ꯀꯦꯜ ꯑꯦꯔꯤꯌꯒꯨꯝꯕꯁꯦ ꯀꯥꯏ ꯀꯥꯏ ꯂꯩꯒꯦꯅ ꯈꯪꯅꯤꯡꯕ ꯑꯩꯁꯦ ꯀꯩꯅꯣ ꯇꯧꯕꯅꯦꯕ ꯍꯥꯏꯗꯤ ꯃꯅꯤꯄꯨꯔꯗ ꯀꯣꯏꯕ ꯂꯥꯛꯄꯅꯦꯕꯀꯣ ꯑꯩꯁꯦ ꯑꯗꯒꯤ ꯑꯗꯨꯗꯩꯗꯨꯗ ꯍꯥꯏꯗꯤ ꯍꯤꯁꯇꯣꯔꯤꯀꯦꯜ ꯑꯣꯏꯕ ꯃꯐꯝꯁꯨ ꯈ ꯍꯥꯏꯗꯤ ꯈꯪꯅꯤꯡꯕꯀꯣ ꯑꯗꯣ ꯍꯥꯏꯗꯤ ꯑꯗꯣ ꯂꯥꯞꯅꯗꯤ ꯆꯠꯅꯤꯡꯗꯕ ꯑꯗꯨꯅ ꯁꯨꯝꯕ ꯏꯝꯐꯥꯜ ꯁꯤꯇꯤ ꯃꯌꯣꯟꯁꯤꯗꯩꯁꯤꯗ ꯍꯥꯏꯗꯤ ꯆꯠꯄ ꯌꯥꯕ ꯂꯩꯕ꯭ꯔꯥ ꯍꯤꯁꯇꯣꯔꯤꯀꯦꯜꯒꯨꯝꯕ ꯑꯀꯣꯏꯕꯗ ꯂꯩꯕ ꯃꯐꯝ ꯑꯩꯁꯦ ꯎꯔꯤꯄꯣꯛꯀꯤ ꯍꯣꯝꯁ꯭ꯇꯦ ꯑꯃꯗ ꯂꯩꯕꯅꯦ ꯑꯩꯁꯦ ꯑꯣ ꯑꯗꯣ ꯀꯩꯅꯣꯁꯦ ꯃꯣꯏꯁꯦ ꯑꯗꯨꯝ ꯅꯨꯡꯇꯤꯒꯤ ꯑꯗꯨꯝ ꯍꯥꯡꯕ꯭ꯔꯥ ꯅꯨ ꯅꯣꯡꯃꯥꯏꯖꯤꯡ ꯅꯨꯃꯤꯠꯇꯒ ꯂꯣꯟꯕ ꯂꯩꯕ꯭ꯔꯥ ꯀꯃꯥꯏꯟ ꯇꯧꯏ ꯑꯣ ꯆꯪꯕꯗ ꯇꯤꯀꯦꯠꯀꯗꯤ ꯀꯛꯄ꯭ꯔꯣ ꯑꯣ ꯌꯥꯝꯅ ꯅꯨꯉꯥꯏꯔꯦ ꯌꯥꯝꯅ ꯅꯨꯉꯥꯏꯖꯔꯦ ꯑꯗꯣꯏꯇꯥꯗꯤ ꯑꯣꯇꯣꯗ ꯆꯠꯄꯗꯁꯨ ꯂꯨꯄꯥ ꯀꯨꯟꯃꯨꯛꯇꯅꯦꯕꯀꯣ ꯑꯣ ꯑꯣ ꯌꯥꯝ ꯅꯨꯉꯥꯏꯖꯔꯦ ꯏꯆꯦ ꯑꯗꯨꯗꯤ ꯑꯩ ꯌꯦꯡꯖꯔꯒꯦ ꯑꯣꯇꯣꯗ ꯆꯠꯂꯒ ꯑꯗꯨꯝ